ꯃꯅꯤꯄꯨꯔꯤ ꯂꯣꯟꯁꯤꯗ ꯏꯪꯂꯤꯁꯀꯤ ꯂꯣꯜ ꯀꯩꯀꯥꯁꯤꯅ ꯏꯊꯤꯜ ꯄꯤꯕ ꯍꯥꯏꯔ ꯑꯩꯈꯣꯏꯅ ꯆꯨꯝꯅ ꯀꯩꯅꯣ ꯀꯩꯅꯣꯗ ꯅꯣꯡꯃꯗ ꯁꯤꯖꯤꯟꯅꯔꯤꯕ ꯋꯥ ꯍꯥꯏꯔꯒ ꯃꯤ ꯑꯃꯗ ꯊꯥꯒꯠꯆꯔꯤ ꯍꯥꯏꯕꯒꯤ ꯃꯍꯨꯠꯇ ꯊꯦꯡꯛ ꯌꯨ ꯍꯥꯏꯕ ꯂꯥꯟꯖꯔꯦ ꯍꯥꯏꯕꯒꯤ ꯃꯍꯨꯠꯇ ꯁꯣꯔꯤ ꯍꯥꯏꯕ ꯁꯤꯒꯨꯝꯕꯁꯤꯅ ꯑꯅꯝꯕ ꯊꯦꯡꯅꯩ ꯑꯗꯨꯒ ꯃꯤ ꯑꯃ ꯀꯧꯊꯣꯛ ꯀꯧꯁꯤꯟ ꯇꯧꯕꯗꯁꯨ ꯑꯩꯈꯣꯏꯅ ꯍꯦ ꯕ꯭ꯔꯣꯒꯨꯝꯕ ꯍꯥꯏꯅꯕ ꯑꯗꯒꯤ ꯁꯤꯒꯤ ꯃꯍꯨꯠꯁꯦ ꯍꯥꯏꯗꯤ ꯃꯩꯇꯩꯂꯣꯜꯗ ꯀꯌꯥ ꯍꯦꯟꯅ ꯁꯤꯖꯤꯟꯅꯗꯕꯗꯧꯅ ꯇꯧꯏ